ꯂꯝ ꯀꯣꯏꯕ ꯑꯃꯒ ꯑꯩꯅ ꯊꯦꯡꯅꯕ ꯃꯇꯝꯗ ꯇꯣꯞ ꯇꯣꯞꯄ ꯑꯦꯛꯁꯄꯤꯔꯤꯌꯦꯟꯁ ꯀꯌꯥ ꯐꯪꯈꯤ ꯑꯩꯅ ꯃꯍꯥꯛꯉꯣꯟꯗꯒꯤ ꯂꯝ ꯀꯣꯏꯕꯒꯤ ꯃꯔꯝꯗ ꯍꯪꯈꯤ ꯃꯍꯥꯛꯅ ꯋꯥꯔꯛꯈꯤꯕ ꯅꯨꯡꯉꯥꯏꯈꯤꯕ ꯐꯣꯡꯗꯣꯔꯛꯈꯤ ꯑꯗꯨꯗ ꯂꯝ ꯂꯝꯒꯤ ꯆꯠꯅꯕꯤ ꯂꯣꯟ ꯀꯌꯥ ꯈꯪꯏ ꯍꯥꯏꯅ ꯍꯥꯏꯔꯛꯈꯤ ꯂꯝꯁꯨꯅ ꯆꯠꯄꯒꯤ ꯆꯤꯟꯖꯥꯛ ꯃꯈꯜ ꯃꯈꯜ ꯆꯥꯏ ꯑꯗꯨꯒ ꯆꯠꯄꯗ ꯃꯍꯥꯛꯅ ꯊꯦꯡꯅꯔꯛꯄ ꯂꯝꯕꯤꯗ ꯄꯩꯁꯥ ꯂꯥꯛꯄ ꯄꯣꯠ ꯆꯩ ꯃꯨꯟꯕꯒꯤ ꯑꯇꯩ ꯑꯇꯩ ꯀꯌꯥ ꯑꯀꯤ ꯑꯀꯤꯕ ꯋꯥꯐꯝ ꯀꯌꯥꯁꯨ ꯐꯣꯡꯗꯣꯔꯛꯈꯤ ꯃꯁꯤꯗꯒꯤ ꯑꯩꯅ ꯃꯉꯣꯟꯗꯒꯤ ꯑꯉꯛꯄ ꯑꯩꯉꯣꯟꯗ ꯇꯣꯞ ꯇꯣꯞꯄ ꯑꯦꯛꯁꯄꯤꯔꯤꯌꯦꯟꯁ ꯀꯌꯥ ꯑꯃ ꯐꯪꯈꯤ ꯃꯍꯥꯛꯉꯣꯟꯗꯒꯤ ꯃꯄꯥꯜ ꯂꯣꯝꯒꯤ ꯃꯔꯝꯗ ꯑꯩꯅ ꯑꯅꯧꯕ ꯃꯐꯝꯁꯤꯡꯒꯤ ꯃꯔꯝꯗ ꯑꯩꯅ ꯑꯦꯛꯁꯄꯤꯔꯤꯌꯦꯟꯁ ꯀꯌꯥ ꯑꯃꯁꯨ ꯃꯍꯥꯛꯉꯣꯟꯗꯒꯤ ꯈꯪꯕ ꯉꯝꯈꯤ